ꯅꯦꯅꯦ ꯁꯤꯒꯤ ꯍꯪꯒꯥꯝꯁꯦ ꯃꯄꯨꯟꯗ ꯀꯌꯥ ꯀꯌꯥ ꯄꯤꯒꯦ ꯇꯔꯥꯒꯤ ꯈꯥꯏꯕ ꯌꯥꯔꯣꯏꯗ꯭ꯔꯣ ꯅꯦꯅꯦ ꯏꯊꯟꯇ ꯆꯥꯗꯣꯏꯅꯦ ꯑꯥꯗꯩꯁꯦ ꯈꯥꯃꯦꯟ ꯑꯁꯤꯟꯕꯁꯤꯅ ꯀꯃꯥꯏ ꯇꯧꯒꯦ ꯀꯦꯖꯤꯗ ꯀꯌꯥ ꯑꯣꯟꯒꯦ ꯄꯥꯋꯥ ꯑꯃ ꯈꯛꯇ ꯂꯧꯈꯤꯗꯣꯏꯅꯦ ꯅꯦꯅꯦ ꯍꯣꯏ ꯑꯗꯨꯒ ꯈꯥꯃꯦꯟ ꯑꯁꯤꯟꯒ ꯑꯁꯤꯟꯕꯁꯤꯗ ꯆꯥꯕ ꯌꯥꯕ ꯄꯥꯕ ꯌꯥꯕ ꯀꯩ ꯀꯩ ꯌꯥꯎꯔꯤꯒꯦ ꯅꯦꯅꯦꯒꯤꯁꯦ ꯑꯗꯣ ꯅꯦꯅꯦ ꯍꯋꯥꯏꯁꯤꯅ ꯀꯌꯥ ꯀꯃꯥꯏꯅ ꯑꯣꯟꯒꯦ ꯑꯥ ꯑꯗꯨꯒ ꯀꯩꯅꯣ ꯑꯗꯨ ꯀꯦꯖꯤꯗ ꯃꯔꯐꯨ ꯑꯣꯏꯔꯗꯤ ꯇꯪꯈꯥꯏꯗꯗꯤ ꯃꯔꯐꯨ ꯅꯤꯐꯨ ꯅꯤꯐꯨꯒꯤ ꯑꯣꯟꯕꯣꯔꯣꯅꯦ ꯅꯦꯅꯦꯅ ꯑꯗꯨꯒ ꯑꯂꯨꯁꯤꯒ ꯀꯦꯖꯤ ꯑꯃꯒ ꯑꯣꯟꯕꯤꯔꯌꯣ ꯀꯦꯖꯤꯗꯅ ꯀꯌꯥ ꯄꯤꯒꯦ ꯑꯂꯨꯁꯦ

ꯍꯣꯏ ꯅꯦꯅꯦ ꯀꯦꯖꯤ ꯑꯃ ꯑꯗꯨꯝ ꯑꯣꯟꯕꯤꯔꯛꯑꯣ ꯑꯂꯨꯗꯨꯗꯤ ꯀꯨꯏꯅ ꯊꯝꯕ ꯌꯥꯕꯅꯤꯅ ꯎꯝ ꯑ ꯑꯗꯨ ꯑ ꯐꯗꯤꯒꯣꯝ ꯂꯩꯔꯗꯤ ꯅꯦꯅꯦ ꯐꯗꯤꯒꯣꯝ ꯂꯨꯄꯥ ꯇꯔꯥꯒꯤꯗꯪꯒ ꯍꯥꯄꯤꯌꯣ

ꯁꯤ ꯅꯦꯅꯦ ꯁꯤ ꯈꯥꯎꯁꯤꯗ ꯄꯨꯟꯅ ꯍꯥꯞꯆꯤꯟꯕꯤꯔꯣ ꯎꯝ ꯍꯨꯝꯎꯝ

ꯌꯥꯝ ꯅꯨꯡꯉꯥꯏꯔꯦ ꯅꯦꯅꯦ ꯃꯊꯪꯗꯁꯨ ꯅꯦꯅꯦꯗꯩ ꯂꯧꯒꯦ ꯏꯟꯖꯥꯡ ꯑꯗꯨꯝ ꯍꯣꯏ